ꯑꯍꯜ ꯂꯃꯟꯁꯤꯡꯒꯤ ꯈꯨꯟꯅꯥꯏꯒꯤ ꯐꯪꯉꯤꯕꯕꯨ ꯑꯣꯜ ꯑꯦꯖ ꯀꯤ ꯄꯦꯟꯁꯤꯟ ꯄꯤꯔꯤ ꯑꯃꯁꯨꯡ ꯃꯣꯏꯒꯤ ꯆꯦꯡ ꯀꯩꯀꯥ ꯄꯤꯔꯤ ꯃꯣꯏꯒꯤ ꯄꯩꯁꯥ ꯅꯨꯡꯁꯥ ꯀꯩꯀꯥꯁꯨꯨ ꯄꯤꯕꯤꯔꯤ ꯃꯣꯏ ꯑꯩꯈꯣꯏ ꯖꯤꯂꯥꯒꯤ ꯄꯔꯤꯁꯠ ꯍꯥꯏꯒꯗ꯭ꯔꯥ ꯑꯩꯈꯣꯏꯒꯤ ꯁ꯭ꯋꯥꯏꯒꯤ ꯃꯔꯨꯑꯣꯏꯕ ꯃꯤ ꯈꯔꯅ ꯄꯤꯕꯤꯔꯤ ꯑꯗꯨꯝ ꯑꯗꯨꯗꯒꯤ ꯃꯣꯏꯒꯤ ꯑꯋꯥꯠꯄ ꯍꯥꯏꯔꯒꯗꯤ ꯃꯣꯏ ꯍꯦꯜꯠ ꯀꯥꯔꯠꯀꯨꯝꯕꯁꯦ ꯈꯔ ꯍꯦꯟꯅ ꯆꯥꯎꯈꯠꯍꯟꯕ ꯄꯥꯝꯃꯤ ꯀꯩꯒꯤꯅꯣ ꯍꯥꯏꯕꯗ ꯑꯍꯜꯒꯤꯗꯗꯤ ꯍꯦꯜꯠ ꯀꯥꯔꯠ ꯍꯥꯏꯁꯦ ꯄꯩꯁꯥꯁꯦ ꯆꯥꯎꯍꯟꯕ ꯄꯥꯝꯃꯤ ꯃꯣꯏꯒꯤꯗꯃꯛꯇꯗꯤ ꯑꯗꯨꯗꯨꯒ ꯍꯦꯜꯠ ꯀꯤꯌꯥꯔ ꯐꯦꯁꯤꯂꯤꯇꯤꯁ ꯀꯩꯀꯥꯁꯤꯁꯨ ꯑꯍꯜ ꯂꯃꯟꯒꯤ ꯑꯣꯏꯅ ꯗꯥꯏꯔꯦꯛ ꯗꯥꯏꯔꯦꯛ ꯃꯣꯏꯒꯤ ꯀꯩꯅꯣ ꯃꯐꯝ ꯃꯐꯝꯗꯨꯗ ꯊꯝꯕꯤꯔꯒꯗꯤ ꯐꯒꯗꯝ ꯑꯣꯜ ꯑꯦꯖ ꯍꯣꯝ ꯀꯩꯀꯥꯗꯨꯗ ꯐꯖꯅ ꯑꯗꯨꯗꯒꯤ ꯃꯣꯏ ꯁꯣꯁꯤꯌꯦꯜ ꯋꯦꯜꯐꯤꯌꯥꯔꯒꯤꯁꯦ ꯍꯦꯟꯒꯠꯍꯟꯅꯅꯕ ꯗꯦꯕꯂꯞꯃꯦꯟꯗ ꯍꯥꯏꯔꯒꯗꯤ